ꯑꯥ ꯍꯜꯂꯣ ꯏꯇꯥꯎ ꯀꯩꯅꯣꯗ ꯏꯕꯣꯌꯥꯏꯃ ꯁꯪꯂꯦꯟꯗ ꯂꯤꯂꯥ ꯑꯃ ꯌꯦꯡꯉꯨꯕꯅꯦ ꯑꯗꯨꯒꯤꯁꯨꯝ ꯂꯤꯂꯥ ꯌꯦꯡꯕꯒꯤ ꯁꯨꯝ ꯂꯥꯛꯄ ꯑꯩ ꯏꯃꯥꯟꯅꯕꯒ ꯂꯥꯛꯄꯅꯦ ꯑꯗꯣ ꯃꯣꯏꯒꯤ ꯇꯥꯛꯀꯦꯠꯁꯦ ꯀꯥꯏꯗꯒꯤ ꯀꯃꯥꯏꯅ ꯇꯧꯔꯒ ꯀꯛꯀꯦꯕ ꯃꯣꯏ ꯇꯤꯛꯀꯦꯠꯁꯦ ꯌꯧꯔꯛꯑꯦ ꯌꯧꯔꯛꯑꯦ ꯏꯕꯣꯌꯥꯏꯃ ꯁꯪꯂꯦꯟꯗ ꯂꯩ

ꯃꯣꯏꯒꯤ ꯂꯤꯂꯥꯗꯤ ꯑꯝꯐꯥꯎ ꯌꯦꯡꯗ꯭ꯔꯤ ꯀꯃꯥꯏꯅ ꯇꯧꯕꯅꯣ ꯅꯨꯡꯉꯥꯏꯕ꯭ꯔꯣ ꯃꯣꯏ ꯂꯤꯂꯥꯁꯦ ꯀꯃꯥꯏꯅ ꯇꯧꯒꯦ ꯎꯝ ꯂꯩꯀꯥꯏꯗꯗꯤ ꯌꯦꯡꯅꯤꯡꯗꯦ ꯑꯩꯈꯣꯏꯅ ꯔꯨꯝꯗ ꯂꯩꯕꯅꯤꯅꯕꯀꯣ ꯔꯨꯝꯗ ꯂꯩꯕꯅꯤꯅ ꯂꯩꯀꯥꯏꯗꯣ ꯅꯨꯡꯉꯥꯏꯔꯣꯏꯗꯕ ꯍꯣꯔꯦꯟ ꯕꯔꯥ ꯔꯨꯝꯗ ꯂꯩꯕꯗ ꯑꯉꯥꯡꯗ ꯇꯦꯛꯁꯤꯗ ꯇꯧꯔꯒ ꯂꯩꯀꯥꯏꯗ ꯌꯦꯡꯕꯗꯣ ꯑꯁ ꯏꯕꯣꯌꯥꯏꯃ ꯁꯪꯂꯦꯟꯗ ꯇꯧꯔꯝꯕ ꯇꯥꯔꯒꯗꯤ ꯑꯗꯨꯅ ꯀꯩꯅꯣꯗ ꯂꯩꯀꯥꯏꯗ ꯑꯉꯥꯡꯗꯨꯒ ꯆꯠꯂꯤꯟꯅꯁꯦ ꯍꯥꯏꯔꯒ ꯑꯗꯨꯃꯥꯏꯅ ꯇꯧꯔꯒ ꯌꯦꯡꯕꯅ ꯃꯈꯜ ꯑꯃ ꯑꯣ ꯌꯥꯏ ꯑꯗꯣ ꯃꯣꯏꯒꯤ ꯇꯤꯛꯀꯦꯠꯁꯦ ꯃꯃꯟ ꯀꯌꯥ ꯀꯌꯥ ꯄꯤꯒꯦ ꯀꯩꯅꯣꯗ ꯏꯕꯣꯌꯥꯏꯃ ꯁꯪꯂꯦꯟꯗ ꯇꯧꯕꯗꯨꯕꯨ ꯎꯝ ꯌꯥꯡꯈꯩ ꯄꯤꯕ ꯆꯥꯝ ꯄꯤꯕ ꯑꯣꯏꯌꯦꯕ

ꯂꯤꯂꯥꯁꯦ ꯀꯅꯥꯒꯤ ꯄꯥꯔꯇꯤꯅ ꯏꯅꯨꯡ ꯅꯨꯡꯉꯥꯏꯒꯦ ꯂꯤꯂꯥꯁꯤꯕꯣ ꯑꯩꯗꯤ ꯑꯣ ꯑꯩꯗꯤ ꯑꯃ ꯃꯣꯏꯒꯤ ꯃꯤ ꯈꯔ ꯅꯦꯝꯕ ꯑꯃ ꯑꯃ ꯇꯣꯂꯟ ꯍꯥꯏꯕ꯭ꯔꯥ ꯀꯩꯅꯣ ꯃꯣꯏꯒꯤ ꯂꯤꯂꯥ ꯅꯨꯡꯉꯥꯏꯅꯦ ꯃꯣꯏꯒꯤꯗꯣ ꯐꯥꯔꯁ ꯇꯥꯏ ꯍꯥꯏꯕ꯭ꯔ ꯁꯦꯀꯦꯟ ꯇꯥꯏ ꯍꯥꯏꯕ꯭ꯔ ꯀꯩꯅꯣꯝ ꯍꯥꯏꯕ꯭ꯔ ꯑꯗꯨꯗꯣ ꯑꯣ ꯑꯗꯨꯒꯤ ꯃꯣꯏꯒꯤꯗꯣ ꯃꯤꯅ ꯅꯨꯡꯉꯥꯏ ꯅꯨꯡꯉꯥꯏꯑꯅ ꯃꯩꯇꯩ ꯃꯆꯥꯁꯤꯡꯅ ꯅꯨꯡꯉꯥꯏ ꯅꯨꯡꯉꯥꯏ ꯍꯥꯏꯅꯕꯀꯣ ꯃꯆꯥꯁꯤꯡꯅ ꯑꯗꯨꯗꯤ ꯑꯩꯈꯣꯏꯗꯤ ꯉꯔꯥꯡꯗꯪ ꯂꯥꯛꯇ ꯉꯥꯏꯔꯤꯃꯤꯅ ꯑꯗꯨꯅ ꯑꯩꯈꯣꯏꯗꯣ ꯇꯣꯂꯟꯒꯤꯗꯣ ꯇꯣꯂꯟꯒꯤꯗꯣ ꯌꯦꯡꯅꯤꯡꯕ ꯎꯝ ꯑꯗꯨ ꯌꯦꯡꯉꯁꯤ ꯌꯥꯝꯅ ꯌꯥꯝ ꯅꯨꯡꯉꯥꯏ ꯍꯥꯏꯅꯩ ꯃꯣꯏꯒꯤ ꯍꯣꯜꯁꯦ ꯀꯔꯥꯏ ꯀꯃꯥꯏꯅ ꯀꯃꯥꯏꯅ ꯀꯔꯥꯏꯋꯥꯏꯗ ꯑꯣꯏꯔꯤꯅꯣ ꯃꯣꯏ ꯍꯣꯜ ꯀꯌꯥꯝ ꯆꯥꯎꯒꯦ ꯀꯌꯥꯝ ꯄꯤꯛꯀꯦ

ꯎꯝ

ꯑꯣ ꯈꯔ ꯅꯦꯝꯅ ꯁꯥꯕ ꯃꯦꯂꯥꯒꯨꯝꯕꯗꯤ ꯑꯣ ꯍꯣ ꯑꯗꯨꯒꯤ ꯑꯗꯨ ꯃꯐꯝꯗꯣ ꯈꯪꯗꯕ ꯑꯗꯨꯅ ꯁꯣꯝꯗ ꯏꯇꯥꯎꯗ ꯌꯥꯝ ꯅꯨꯡꯉꯥꯏ ꯍꯥꯏꯅꯩꯅꯦ ꯌꯥꯝ ꯅꯨꯡꯉꯥꯏ ꯍꯥꯏꯅꯩꯕ ꯃꯐꯝꯗꯣ ꯑꯗꯨꯅ ꯑꯩꯁꯨ ꯑꯃꯨꯛꯇꯪ ꯌꯦꯡꯒꯦꯅ ꯇꯧꯕ

ꯎꯝ ꯎꯝ ꯎꯝ ꯑꯩꯈꯣꯏ ꯃꯤ ꯑꯍꯨꯝ ꯂꯥꯛꯀꯅꯤ ꯎꯝ ꯏꯆꯥ ꯅꯨꯄꯤ ꯑꯝꯁꯨ ꯌꯥꯎꯒꯦꯅ ꯀꯟꯅ ꯉꯪꯉꯤꯌꯦ ꯃꯥꯁꯨ ꯑꯥꯗꯒꯤ ꯂꯥꯛꯄꯅꯦꯕ ꯎꯝ ꯃꯥꯁꯨ ꯌꯥꯎꯒꯦꯅ ꯉꯁꯥꯏꯗꯒꯤ ꯑꯩ ꯂꯥꯛꯀꯦ ꯂꯥꯛꯀꯦꯅ ꯇꯧꯔꯤꯑꯕ ꯑꯗ ꯃꯃꯥꯁꯨ ꯂꯥꯛꯄꯅꯦ ꯁꯤꯗꯩꯗ ꯑꯗꯨꯗ ꯃꯃꯥꯒ ꯂꯥꯛꯑꯣꯅ ꯑꯩꯅ ꯍꯥꯏꯕ ꯂꯥꯛꯑꯣ ꯂꯥꯛꯑꯣꯅ ꯅꯪ ꯑꯗꯨꯃꯥꯏꯅ ꯍꯥꯏꯒ꯭ꯔꯃꯦ ꯃꯣꯏ ꯑꯉꯥꯡ ꯇꯣꯉꯥꯟꯕꯑꯝ ꯊꯤꯜꯂꯛꯑꯒꯦꯅꯀꯣ ꯑꯗꯨꯃꯥꯏꯅ ꯍꯥꯏꯒ꯭ꯔꯦ ꯏꯇꯥꯎ ꯍꯣꯏ ꯌꯨꯝꯁꯤꯅ ꯀꯥꯏꯋꯥꯏꯗ ꯑꯣꯏꯗꯣꯏꯅꯣ ꯑꯣ ꯋꯥꯇꯔ ꯁꯞꯄ꯭ꯂꯥꯏ ꯂꯩꯕꯗꯣ ꯑꯣ ꯑꯩ ꯍꯪꯉꯒ ꯅꯣꯡꯃ ꯀꯣꯏꯔꯛꯀꯦ ꯎꯝ ꯑꯗꯨꯒ ꯀꯩꯅꯣꯃ ꯆꯥꯁꯨ ꯆꯥꯅꯕ ꯃꯃꯥꯒ ꯑꯉꯥꯡꯒ ꯇꯧꯔꯒ ꯀꯣꯏꯔꯛꯀꯦ ꯅꯣꯡꯃ ꯍꯣꯏ ꯍꯣꯏ ꯌꯥꯏꯌꯦ ꯑꯗꯨꯒ ꯈꯔ ꯂꯩꯔꯒ ꯄꯥꯎ ꯍꯥꯏꯔꯛꯑꯒꯦ

ꯐꯔꯦ ꯑꯗꯨꯗꯤ ꯀꯩꯅꯣ ꯇꯧꯔꯁꯤꯔ ꯑꯗꯨꯗꯤ ꯂꯥꯛꯑꯣ ꯑꯗꯨꯗꯤ ꯑꯩ ꯂꯩꯔꯝꯃꯒꯦ ꯍꯣꯏ ꯍꯣꯏ ꯍꯣꯏ ꯊꯝꯕꯤꯔꯣ ꯊꯝꯕꯤꯔꯣ ꯑꯗꯨꯗꯤ